ꯍꯂꯣ ꯅꯥꯎꯆꯥ ꯀꯩꯅꯣ ꯏꯃꯣꯏꯅꯨꯒꯤ ꯅꯪꯒꯤ ꯐꯥꯝ ꯇꯧꯗꯥꯏꯅꯦ ꯅꯪꯒꯤ ꯑꯣ ꯃꯆꯥ ꯍꯥꯏꯕꯩꯋꯥꯅꯤ ꯐꯥꯝ ꯑꯅꯤ ꯑꯍꯨꯝ ꯁꯨꯔꯝꯅꯤꯗ ꯅꯪꯒꯤ ꯑꯗꯨ ꯑꯣ ꯍꯥꯏꯔꯛꯑꯣ ꯑꯣ ꯑꯗꯨꯗꯤ ꯏꯃꯣꯏꯅꯨ ꯀꯠꯄꯩ ꯂꯣꯏ ꯁꯨꯔꯦꯅꯦ ꯅꯪꯒꯤꯗꯤ ꯐꯥꯝ ꯌꯥꯝ ꯐꯔꯦꯅꯦ ꯑꯗꯨꯗꯤ ꯏꯃꯣꯏꯅꯨ ꯀꯠꯅꯕꯒꯤ ꯍꯟꯗꯛꯀꯤ ꯐꯥꯔꯣꯏꯗ꯭ꯔꯣ ꯅꯪ ꯐꯥꯝꯗꯒꯤ ꯑꯣ ꯑꯣ ꯑꯗꯨꯅꯦ ꯍꯥꯏꯁꯦ ꯑꯩꯈꯣꯏ ꯉꯥ ꯈꯔ ꯂꯧꯅꯕꯒꯤ ꯑꯩꯈꯣꯏ ꯁꯥꯒꯩꯒꯤ ꯌꯨꯝ ꯃꯔꯤ ꯃꯉꯥ ꯂꯩꯌꯦꯕ ꯑꯗꯨ ꯑꯗꯨ ꯂꯣꯏ ꯄꯨꯔꯒ ꯂꯥꯛꯑꯒꯦ ꯇꯧꯅꯦꯕ ꯑꯗꯨ ꯌꯦꯟꯁꯥꯡ ꯅꯥꯄꯤꯗꯤ ꯀꯔꯤ ꯀꯔꯤ ꯊꯥꯔꯤꯒꯦ ꯑ ꯑꯥꯂꯨꯁꯨ ꯌꯥꯎꯕ ꯅꯠꯇ꯭ꯔꯣ ꯑꯣ ꯑꯥꯂꯨ ꯑꯅꯧꯕꯁꯨ ꯀꯩꯁꯨ ꯂꯧ ꯌꯥꯕꯈꯩꯗꯨ ꯂꯥꯛꯑꯒꯦ ꯂꯥꯛꯑꯒ ꯂꯧꯅꯕ ꯇꯧꯔꯒꯦ ꯑꯧ ꯑꯧ ꯏꯃꯣꯏꯅꯨꯒꯤ ꯑꯗꯨꯃꯥꯏ ꯑꯣ ꯑꯗꯨꯅꯦ ꯑꯩꯅ ꯅꯉꯣꯟꯗ ꯂꯩꯔꯝꯅꯦꯅ ꯐꯣꯟ ꯇꯧꯔꯛꯏꯅꯤ ꯅꯪ ꯍꯧꯖꯤꯛ ꯍꯧꯖꯤꯛ ꯀꯩ ꯀꯩ ꯊꯕꯛ ꯁꯨꯔꯤꯒꯦ ꯑꯣ ꯑꯁ ꯅꯪ ꯐꯥꯝꯗꯨꯗ ꯏꯃꯣꯏꯅꯨ ꯌꯧꯗ꯭ꯔꯤꯉꯥꯏꯁꯤꯗ ꯑꯩ ꯐꯥꯗ꯭ꯔꯤꯉꯩꯁꯤꯗ ꯍꯌꯦꯡ ꯑꯝꯇ ꯀꯣꯏꯔꯛꯀꯦ ꯅꯪ ꯐꯥꯝꯗ ꯌꯦꯡꯕ ꯂꯥꯛꯀꯦ ꯑ ꯑꯧ ꯌꯥꯏꯌꯦ ꯍꯌꯦꯡ ꯅꯨꯡꯊꯤꯟ ꯀꯣꯏꯔꯛꯀꯦ ꯀꯣꯏꯔꯛꯀꯦ ꯑꯗꯨ ꯉꯥꯗꯤ ꯀꯦ ꯖꯤ ꯉꯥꯗꯤ ꯉꯥꯗꯤ ꯀꯦ ꯖꯤ ꯀꯌꯥꯃꯨꯛ ꯇꯥꯕ ꯌꯥꯎꯔꯝꯃꯅꯤ ꯀꯦ ꯖꯤ ꯀꯦꯖꯤꯃꯨꯛ ꯇꯥꯔꯕꯣ ꯀꯃꯥꯏ ꯇꯧꯏ ꯑꯣ ꯐꯔꯦꯅꯦ ꯑꯅꯤꯃꯨꯛ ꯇꯥꯕꯁꯨ ꯃꯆꯥ ꯃꯁꯨ ꯄꯥꯝꯕ ꯃꯤꯁꯨ ꯌꯥꯎꯅꯤꯌꯦ ꯑꯅꯤꯅ ꯀꯦ ꯖꯤ ꯇꯥꯕꯒꯨꯝꯕ ꯑꯣꯏꯔꯁꯨꯀꯣ ꯑꯗꯨꯒꯨꯝꯕꯁꯨ ꯑꯗꯨꯝ ꯌꯥꯎꯔꯝꯅꯤꯅꯦ ꯑꯣ ꯑꯗꯨꯃꯥꯏꯕꯨ ꯂꯣꯏ ꯐꯥꯕꯩꯗꯨꯗ ꯌꯦꯡꯉꯒ ꯂꯧ ꯇꯥꯔꯦꯅ ꯑ ꯑꯩ ꯃꯤ ꯌꯨꯝ ꯇꯔꯥꯃꯨꯛꯀꯤ ꯃꯤ ꯄꯨ ꯂꯥꯛꯀꯗꯣꯏꯅꯦ ꯑꯣ ꯃꯤ ꯈꯔ ꯇꯔꯥꯃꯨꯛ ꯑꯩꯈꯣꯏ ꯑꯗ꯭ꯋꯥꯏꯗꯒꯤ ꯆꯠꯁꯦ ꯍꯥꯏꯕ ꯃꯤ ꯂꯩꯌꯦꯕ ꯑꯣ ꯌꯣꯡꯆꯥꯛꯀꯁꯨ ꯄꯥꯜꯂꯦꯕ ꯑꯣ ꯑ ꯑꯩꯁ ꯑꯗꯨꯒꯤꯁꯨ ꯈꯟꯗ ꯌꯥꯗꯕ ꯆꯥꯛ ꯆꯥꯗ꯭ꯔꯤꯌꯦ ꯆꯥꯛ ꯂꯣꯏꯗꯣꯔꯦ ꯆꯥꯛ ꯂꯣꯏꯔꯒ ꯆꯥꯛ ꯆꯥꯊꯣꯛꯑ ꯉꯁꯤꯗꯤ ꯊꯕꯛ ꯑꯃ ꯆꯠꯁꯦꯅ ꯍꯥꯏꯅꯔꯤꯌꯦꯕ ꯑꯗꯨꯒ ꯍꯌꯦꯡꯗꯤ ꯍꯌꯦꯡꯗꯤ ꯅꯪ ꯅꯥꯛꯇ ꯀꯣꯏꯔꯛꯑꯒꯦ ꯑꯧ ꯑꯗꯨꯅꯦ ꯑꯩꯅ ꯅꯉꯣꯟꯗ ꯎꯝ ꯑꯩꯅ ꯑꯗꯨꯅꯦ ꯅꯉꯣꯟꯗ ꯂꯩꯔꯝꯅꯦꯅ ꯅꯪꯉꯣꯟꯗ ꯐꯣꯟ ꯇꯧꯔꯛꯏꯁꯦ ꯑ ꯅꯪꯒꯤ ꯑꯉꯥꯡ ꯀꯌꯥꯅꯣ ꯅꯪꯒꯤ ꯑꯣ ꯑꯩꯁꯨꯅꯤꯅꯦ ꯑꯉꯥꯡ ꯑꯅꯤꯕꯨꯗꯤ ꯑꯩꯅ ꯅꯍꯥꯟꯋꯥꯏ ꯈꯪꯒꯤꯕ ꯑꯃꯗꯣ ꯈꯪꯗꯕ ꯑꯗꯨꯒꯤ ꯑꯉꯥꯡ ꯀꯌꯥ ꯁꯨꯔꯒꯦꯅ ꯍꯪꯉꯛꯏꯅꯤꯅꯦ ꯑꯣ ꯃꯔꯛ ꯃꯔꯛꯇ ꯐꯣꯟ ꯑꯗꯨꯝ ꯄꯥꯎꯅꯁꯦ ꯑ ꯆꯥꯛ ꯆꯥꯔꯕꯣ ꯅꯪꯗꯤ ꯑꯣ ꯉꯜꯂꯤꯗ ꯍꯧꯖꯤꯛ ꯑ ꯅꯪꯗꯤ ꯐꯥꯝ ꯇꯧꯔꯕꯅꯤꯅ ꯊꯕꯛ ꯋꯥꯠꯂꯝꯃꯣꯏꯅꯦ ꯑꯗꯨꯅꯤ ꯅꯥꯄꯤ ꯐꯣꯏꯗꯅ ꯅꯥꯄꯤ ꯁꯦꯡꯗꯅ ꯑꯗꯨꯝ ꯉꯥ ꯃꯆꯤꯟꯖꯥꯛꯀꯤ ꯑꯃꯒꯤ ꯂꯣꯏꯅ ꯅꯪꯗꯤ ꯑꯗꯨꯝ ꯊꯕꯛ ꯋꯥꯠꯇꯕ ꯌꯥꯏꯌꯦꯕ ꯑ ꯑ ꯅꯪ ꯅꯅꯥꯛꯇꯕꯨ ꯂꯥꯛꯑꯒ ꯐꯥꯝ ꯁꯦꯟꯅꯕ ꯌꯥꯎꯔꯗ꯭ꯔ ꯈꯪꯗꯦꯗ ꯑꯣ ꯑꯗꯨ ꯑ ꯑꯗꯨꯝ ꯂꯥꯛꯑꯒ ꯋꯥꯔꯤ ꯋꯇꯥꯏ ꯁꯥꯁꯤ ꯑꯥ ꯑꯗꯨꯗꯤ ꯐꯔꯦ ꯑꯗꯨꯗꯤ ꯑ ꯀꯥꯎꯔꯣꯏ ꯑꯁ ꯑꯗꯨꯗꯤ ꯅꯤꯡꯁꯤꯡ ꯂꯩꯔꯗꯝꯅꯦ ꯑꯗꯨ ꯐꯔꯦ ꯐꯔꯦ ꯍꯌꯦꯡ ꯂꯥꯛꯑꯀꯥꯟꯗ ꯋꯥꯔꯤ ꯁꯥꯟꯅꯔꯁꯤ ꯉꯁꯤꯒꯤꯗꯤ ꯊꯝꯃꯒꯦꯀꯣ